ꯍꯥꯏꯖꯒꯦ ꯍꯧꯖꯤꯛ ꯍꯧꯖꯤꯛꯁꯦ ꯑꯩꯁꯦ ꯄꯥꯔꯠ ꯇꯥꯏꯝ ꯑꯣꯏꯅ ꯁꯨꯝ ꯃꯦꯗꯤꯀꯦꯜ ꯇ꯭ꯔꯥꯟꯁꯀ꯭ꯔꯤꯞꯁꯟꯁꯦ ꯑꯗꯨꯝ ꯇꯧꯖꯔꯤ ꯑꯩ ꯃꯦꯗꯤꯀꯦꯜ ꯇ꯭ꯔꯥꯟꯁꯀ꯭ꯔꯤꯞꯁꯟꯁꯦ ꯊꯥ ꯇꯔꯨꯛ ꯃꯨꯛꯇꯤ ꯁꯨꯖꯔꯦ ꯑꯩꯅ ꯇꯧꯔꯛꯏꯁꯦ ꯑꯦꯛꯁꯄꯔꯤꯌꯦꯟꯁ ꯌꯥꯝ ꯀꯟꯅ ꯋꯥꯡꯗ꯭ꯔꯤ ꯃꯦꯗꯤꯀꯦꯜ ꯇ꯭ꯔꯥꯟꯁꯀ꯭ꯔꯤꯞꯁꯟ ꯍꯥꯏꯔꯤꯕ ꯐꯤꯜꯁꯤꯗ ꯇꯧꯗꯣꯔꯤꯁꯦ ꯑꯩꯈꯣꯏꯒꯤ ꯗꯣꯛꯇꯔ ꯑꯃꯅ ꯗꯣꯛꯇꯔ ꯑꯃꯅ ꯑꯣꯗꯤꯑꯣꯁꯦ ꯄꯤꯔꯛꯀꯅꯤ ꯑꯗꯨꯒꯤ ꯑꯣꯗꯤꯑꯣꯗꯣ ꯑꯩꯅ ꯇ꯭ꯔꯥꯟꯁꯀ꯭ꯔꯥꯏꯞ ꯇꯧꯒꯗꯕꯅꯦ ꯑꯗꯨꯒ ꯑꯗꯨꯒꯤ ꯄꯣꯠꯁꯤꯗ ꯌꯥꯝꯅ ꯅꯨꯡꯉꯥꯏ ꯅꯨꯡꯉꯥꯏꯕ ꯃꯤꯟꯁ ꯗꯦꯛꯁ ꯖꯣꯞ ꯑꯣꯏꯕꯅꯤꯅ ꯐꯝꯅ ꯐꯝꯅ ꯁꯨꯒꯗꯕ ꯊꯕꯛ ꯑꯣꯏꯕꯅꯤꯅ ꯌꯥꯝꯅ ꯅꯨꯡꯉꯥꯏ ꯀꯩꯁꯨ ꯀꯥꯏꯕ ꯂꯩꯇꯦ ꯑꯗꯨꯒ ꯃꯥꯗꯤ ꯀꯝꯄ꯭ꯌꯨꯇꯔ ꯑꯃ ꯏꯟꯇꯔꯅꯦꯠ ꯑꯦꯛꯁꯦꯁ ꯑꯃ ꯂꯩꯔꯒꯗꯤ ꯑꯗꯨꯝ ꯃꯦꯗꯤꯀꯦꯜ ꯇ꯭ꯔꯥꯟꯁꯀ꯭ꯔꯤꯞꯁꯟ ꯍꯥꯏꯕ ꯊꯕꯛꯁꯦ ꯑꯗꯨꯝ ꯇꯧꯕ ꯌꯥꯏ ꯑꯗꯨꯒ

ꯍꯧꯖꯤꯛꯀꯤ ꯃꯦꯗꯤꯀꯦꯜ ꯇ꯭ꯔꯥꯟꯁꯀ꯭ꯔꯤꯞꯁꯟꯁꯦ ꯇꯝꯕ ꯃꯇꯝꯗ ꯃꯦꯗꯤꯀꯦꯜ ꯇꯔꯃꯤꯅꯣꯂꯣꯖꯤꯁꯤꯡꯁꯦ ꯑꯃꯗꯤ ꯁꯣꯏꯕ ꯌꯥꯗ꯭ꯔꯦ ꯃꯦꯗꯤꯀꯦꯜ ꯇꯔꯃꯤꯅꯣꯂꯣꯖꯤꯁꯦ ꯈꯛꯇꯪ ꯇꯝꯅꯕ ꯍꯣꯠꯅꯕꯗ ꯃꯇꯝ ꯌꯥꯝ ꯆꯪꯈꯤ ꯑꯩꯉꯣꯟꯗ ꯄ꯭ꯂꯁ ꯑꯗꯨꯗꯒꯤꯗꯤ ꯇꯥꯏꯄꯤꯡ ꯇꯥꯏꯄꯤꯡ ꯇꯥꯏꯄꯤꯡ ꯏꯁꯀꯤꯜ ꯌꯥꯝ ꯊꯨꯕ ꯇꯥꯏ ꯇꯥꯏꯄꯤꯡ ꯏꯁꯀꯤꯜꯁꯦ ꯀꯤꯕꯣꯔꯠꯁꯦ ꯈꯪꯕ꯭ꯔꯥ ꯀꯤꯕꯣꯔꯠꯁꯤ ꯌꯦꯡꯗꯕꯤꯗꯅꯦ ꯑꯗꯨꯝ ꯀꯤꯕꯣꯔꯠꯁꯦ ꯌꯦꯡꯗꯕꯤꯗ ꯅꯝꯅꯕ ꯍꯣꯠꯅꯔꯛꯄꯁꯤꯗ ꯑꯩ ꯊꯥ ꯑꯍꯨꯝ ꯆꯪꯈꯤꯑꯕ ꯇꯝꯕꯗ ꯀꯤꯕꯣꯔꯠꯁꯤ ꯌꯦꯡꯗꯕꯤꯗ ꯅꯝꯅꯕ ꯍꯣꯠꯅꯕꯗ ꯊꯥ ꯑꯍꯨꯝ ꯃꯨꯛꯁꯦ ꯑꯩ ꯁꯨꯝ ꯆꯪꯈ꯭ꯔꯦ ꯑꯗꯨꯒ ꯍꯧꯖꯤꯛꯄꯨꯗꯤ ꯉꯝꯃꯦ ꯊꯥꯔꯇꯤ ꯋꯥꯔꯠꯁ ꯄꯔ ꯃꯤꯅꯠ ꯃꯨꯛ ꯅꯝꯕ ꯉꯝꯃꯦ ꯀꯤꯕꯣꯔꯠꯁꯤꯗ ꯈꯛꯇꯪ ꯀꯤꯕꯣꯔꯠꯁꯦ ꯁꯨꯡꯌꯦꯡ ꯌꯦꯡꯗꯕꯤꯗ ꯑꯗꯨꯅ ꯑꯗꯨꯒꯤ ꯀꯤꯕꯣꯔꯠ ꯀꯤꯕꯣꯔꯠꯇꯨ ꯀꯝꯄ꯭ꯌꯨꯇꯔꯒꯤ ꯏꯁꯀꯤꯜꯁꯦ ꯌꯥꯝꯅ ꯆꯪꯉꯤ ꯑꯗꯨꯗꯒꯤꯗꯤ ꯁꯤꯒꯤ ꯀꯣꯟꯁ ꯍꯥꯏꯕꯕꯨ ꯄ꯭ꯔꯣꯁꯇꯤ ꯑꯗꯨ ꯂꯩꯔꯦ ꯄ꯭ꯔꯣꯁ ꯍꯥꯏꯕꯕꯨ ꯄ꯭ꯔꯣꯁꯁꯤꯗꯁꯨ ꯄꯩꯁꯥꯁꯤ ꯌꯥꯝ ꯐꯪꯉꯤꯀꯣ ꯄꯩꯁꯥ ꯌꯥꯝ ꯐꯪꯉꯤ ꯃꯤꯟꯁ ꯀꯩꯅꯣꯗ ꯌꯨ ꯑꯦꯁ ꯗꯤꯗ ꯂꯥꯛꯄꯅꯤꯅ ꯌꯨ ꯑꯦꯁ ꯗꯣꯂꯔꯗ ꯂꯥꯛꯄꯅꯤꯅ ꯑꯗꯨꯝ ꯄꯩꯁꯥꯁꯦ ꯗꯣꯂꯔꯗ ꯂꯥꯛꯄꯅꯤꯅ ꯑꯗꯨꯝ ꯄꯩꯁꯥꯁꯦ ꯑꯗꯨꯝ ꯐꯪꯉꯤ ꯑꯗꯨꯕꯨ ꯃꯥꯒꯤ ꯋꯥꯕ ꯍꯥꯏꯕꯕꯨ ꯏꯁꯇ꯭ꯔꯦꯁ ꯌꯥꯝ ꯂꯩ ꯁꯤꯒꯤ ꯊꯕꯛꯁꯦ ꯏꯁꯇ꯭ꯔꯦꯁ ꯌꯥꯝ ꯂꯩ ꯃꯔꯝꯗꯤ ꯗꯣꯛꯇꯔꯗꯨꯅ ꯗꯤꯛꯇꯦꯠ ꯇꯧꯊꯣꯔꯛꯏꯕ ꯄꯣꯠꯇꯣ ꯐꯖꯅ ꯗꯤꯛꯇꯦꯠ ꯇꯧꯕꯤꯔꯛꯑꯗꯤ ꯐꯕ ꯑꯗꯨ ꯅꯠꯇꯦꯕ ꯋꯥꯁꯦ ꯑꯩꯈꯣꯏꯒꯤ ꯕꯔꯪ ꯕꯔꯪ ꯕꯔꯪ ꯕꯔꯪ ꯕꯔꯪ ꯕꯔꯪ ꯕꯔꯪ ꯕꯔꯪ ꯂꯣꯜꯂꯒ ꯑꯩꯈꯣꯏꯅ ꯆꯨꯝꯊꯣꯛꯇꯣꯏꯅꯦꯕ ꯄꯣꯠꯁꯦ ꯇ꯭ꯔꯥꯟꯁꯀ꯭ꯔꯥꯏꯞ ꯇꯧꯗꯣꯏꯅꯦꯕ ꯑꯩ ꯏꯁꯥꯃꯛ ꯇ꯭ꯔꯥꯟꯁꯀ꯭ꯔꯥꯏꯕꯔꯅꯤꯅ ꯑꯗꯨꯒꯤ ꯄꯣꯠꯇꯣ ꯈꯪꯉꯦꯕ ꯋꯥꯏꯌꯦꯕ ꯇ꯭ꯔꯥꯟꯁꯀ꯭ꯔꯥꯏꯞꯁꯤ ꯗꯣꯛꯇꯔꯗꯨꯅ ꯕꯔꯪ ꯕꯔꯪ ꯕꯔꯪ ꯂꯣꯟꯁꯤꯜꯂꯛꯑꯅꯤ ꯀꯩꯅꯣꯁꯤ ꯁꯔꯖꯤꯀꯦꯜ ꯔꯤꯄꯣꯔꯠꯁꯦ ꯑꯗꯨꯗ ꯃꯥꯅ ꯄꯦꯁꯦꯟꯗꯨꯗ ꯄꯦꯁꯦꯟꯗꯨꯗ ꯐꯦꯟꯇꯅꯤꯜꯗꯣ ꯐꯤꯐꯇꯤ ꯃꯥꯏꯀ꯭ꯔꯣꯒ꯭ꯔꯥꯝ ꯊꯥꯈ꯭ꯔꯦ ꯍꯥꯏꯕ ꯃꯇꯝꯗ ꯑꯩꯅ ꯁꯤꯛꯁꯇꯤ ꯃꯥꯏꯀ꯭ꯔꯣꯒ꯭ꯔꯥꯝ ꯏꯔꯨꯕ ꯃꯇꯝꯗ ꯐꯦꯇꯦꯜ ꯑꯣꯏꯗꯣꯏꯅꯦꯕ ꯄꯦꯁꯦꯟꯗꯣ ꯁꯤꯗꯣꯏꯅꯦꯕ ꯑꯗꯨꯒꯤ ꯔꯤꯁꯛ ꯑꯃꯁꯨ ꯂꯩꯑꯕ ꯈꯪꯕ꯭ꯔꯥ ꯁꯤ ꯇꯧꯔꯤꯁꯤ ꯁꯤꯒꯤ ꯊꯕꯛꯁꯤꯗ ꯃꯦꯗꯤꯀꯦꯜ ꯇ꯭ꯔꯥꯟꯁꯀ꯭ꯔꯤꯞꯁꯟ ꯍꯥꯏꯔꯤꯕ ꯊꯕꯛꯁꯦ ꯀꯩꯍꯥꯏꯅꯤ ꯔꯤꯁꯛꯁꯨ ꯔꯤꯁꯛ ꯂꯩ ꯑꯗꯨꯒ ꯇꯦꯟꯁꯟꯁꯨ ꯈꯔ ꯑꯗꯨꯝ ꯋꯥꯡꯉꯤ ꯑꯗꯨ ꯑꯗꯨꯝ ꯗꯦꯛꯁ ꯖꯣꯞ ꯑꯣꯏ ꯐꯝꯅ ꯐꯝꯅ ꯑꯗꯨꯝ ꯁꯨꯕ ꯌꯥꯕ ꯊꯕꯛꯅꯤ ꯐꯤꯖꯤꯕꯜ ꯑꯣꯏ ꯅꯪꯅ ꯑꯦꯅꯤꯋꯦꯌꯔ ꯏꯟꯇꯔꯅꯦꯠ ꯑꯦꯛꯁꯦꯁ ꯂꯩꯕ ꯖꯒꯥ ꯑꯃꯗ ꯑꯗꯨꯝ ꯐꯝꯃꯒ ꯇꯧꯕ ꯌꯥꯕ ꯊꯕꯛꯅꯦ ꯍꯥꯏꯔꯒ ꯑꯩ ꯑꯗꯨꯝ ꯇꯦꯟꯁꯤꯟꯖꯒꯦ